ꯑꯩꯅ ꯑꯩꯈꯣꯏꯒꯤ ꯍꯦꯠꯐꯣꯟ ꯑꯃ ꯑꯩꯅ ꯀꯛꯆꯔꯨꯕꯅꯤ ꯍꯥꯏꯔꯤꯕ ꯍꯦꯠꯐꯣꯟ ꯑꯁꯦ ꯌꯥꯝꯅ ꯄꯥꯝꯅ ꯀꯛꯆꯔꯨꯕꯅꯤ ꯑꯗꯨꯕꯨ ꯂꯥꯛꯄ ꯃꯇꯝꯗꯗꯤ ꯃꯣꯏ ꯍꯦꯠꯐꯣꯟ ꯑꯁꯦ ꯑꯩꯅ ꯅꯤꯡꯖꯔꯨꯕꯗꯨꯒ ꯂꯩꯔꯝꯃꯤꯕ ꯄꯣꯠꯁꯤꯒ ꯌꯥꯝ ꯊꯤꯅ ꯆꯦꯟꯖ ꯑꯣꯏꯔꯦ ꯍꯥꯏꯗꯤ ꯃꯥꯒꯤ ꯍꯦꯠꯐꯣꯟꯁꯤꯒꯤ ꯃꯥꯒꯤ ꯀꯣꯕꯔ ꯑꯗꯨꯗꯒꯤ ꯃꯉꯣꯟꯗ ꯌꯥꯎꯔꯤꯕ ꯑꯩꯈꯣꯏꯒꯤ ꯑꯩꯈꯣꯏꯒꯤ ꯁꯥꯎꯟꯒꯤ ꯃꯦꯒꯅꯦꯠ ꯑꯗꯩꯗꯤ ꯃꯥꯒꯤ ꯂꯩꯔꯝꯃꯤꯕ ꯀ꯭ꯋꯥꯂꯤꯇꯤꯁꯤ ꯌꯥꯝ ꯂꯣ ꯑꯣꯏꯔꯝꯃꯦ ꯃꯔꯝ ꯑꯗꯨꯅ ꯑꯩꯅ ꯃꯌꯥꯝꯅ ꯋꯥꯈꯜꯁꯦ ꯌꯥꯝꯅ ꯅꯨꯡꯉꯥꯏꯇ꯭ꯔꯦ ꯃꯔꯝ ꯑꯗꯨꯅ ꯃꯇꯨꯡꯗ ꯃꯁꯤꯒꯤ ꯑꯩꯈꯣꯏꯒꯤ ꯁꯣꯞ ꯂꯥꯏꯟꯁꯤꯗ ꯑꯩꯅ ꯑꯃꯛ ꯍꯟꯅ ꯑꯩ ꯀꯛꯀꯦ ꯍꯥꯏꯅ ꯑꯩ ꯅꯤꯡꯗ꯭ꯔꯦ ꯃꯔꯝ ꯑꯗꯨꯅ ꯊꯝꯃꯣꯏ ꯊꯝꯃꯣꯏ ꯀꯥꯏꯕ ꯃꯔꯝꯅ ꯑꯩ ꯑꯃꯨꯛ ꯍꯟꯅ ꯀꯛꯑꯔꯣꯏ ꯍꯥꯏꯔꯤꯕ ꯄꯣꯠ ꯑꯁꯦ ꯀꯔꯤꯒꯨꯝꯕ ꯑꯅꯧ ꯑꯅꯧꯕ ꯑꯩꯈꯣꯏꯒꯤ ꯑꯅꯧꯕ ꯗꯤꯖꯥꯏꯟꯗ ꯂꯥꯛꯄ ꯇꯥꯔꯁꯨ ꯍꯥꯏꯔꯤꯕ ꯀꯝꯄꯅꯤ ꯑꯁꯤꯒꯤ ꯃꯃꯤꯡ ꯑꯁꯦ ꯑꯩꯅ ꯑꯃꯨꯛ ꯍꯟꯅ ꯀꯛꯀꯦ ꯍꯥꯏꯅ ꯑꯩ ꯈꯟꯗ꯭ꯔꯦ ꯃꯔꯝ ꯑꯗꯨꯅ ꯃꯁꯤꯒꯤ ꯃꯁꯤꯒꯤ ꯄ꯭ꯔꯗꯛꯁꯦ ꯑꯩ ꯑꯃꯨꯛ ꯍꯟꯅ ꯀꯛꯑꯔꯣꯏ ꯑꯗꯨꯅ ꯃꯌꯥꯝꯅꯁꯨ ꯍꯥꯏꯔꯤꯕ ꯄꯣꯠ ꯑꯁꯦ ꯑꯃꯨꯛ ꯍꯟꯅ ꯀꯛꯄꯤꯗꯅꯕ ꯑꯩ ꯅꯤꯡꯁꯤꯡꯖꯔꯤ ꯍꯥꯏꯔꯤꯕ ꯄ꯭ꯔꯗꯛ ꯑꯁꯦ ꯀꯔꯤꯒꯨꯝꯕ ꯀꯛꯀꯦ ꯍꯥꯏꯅ ꯈꯜꯂꯕꯁꯨ ꯃꯥꯒꯤ ꯀ꯭ꯋꯥꯂꯤꯇꯤ ꯃꯥꯒꯤ ꯗꯥꯏꯔꯦꯛ ꯑꯩꯈꯣꯏꯒꯤ ꯚꯤꯗꯤꯑꯣ ꯀꯣꯜ ꯃꯥꯒꯤ ꯚꯤꯗꯤꯑꯣ ꯍꯥꯏꯗꯤ ꯄꯣꯠꯇꯣ ꯚꯤꯗꯤꯑꯣꯒꯤ ꯏꯁꯀꯤꯟ ꯚꯤꯗꯤꯑꯣ ꯑꯗꯨꯒꯨꯝꯕ ꯎꯔꯒꯗꯤ ꯗꯥꯏꯔꯦꯛ ꯃꯤꯠꯃꯥꯡꯗ ꯎꯔꯒꯗꯤ ꯑꯗꯨꯒꯨꯝꯕꯗꯨ ꯎꯔꯦ ꯈꯪꯂꯦ ꯍꯥꯏꯕ ꯀꯥꯟꯗ ꯍꯥꯏꯔꯤꯕ ꯄꯣꯠ ꯑꯗꯨ ꯀꯛꯄꯤꯌꯨ ꯃꯔꯝ ꯑꯗꯨꯅ ꯑꯁꯤꯒꯤ ꯄꯣꯠ ꯑꯁꯦ ꯑꯩꯅ ꯌꯥꯝꯅ ꯈꯟꯖꯔꯨꯕ ꯑꯗꯨꯒ ꯇꯧꯔꯤꯕ ꯄꯣꯠ ꯑꯁꯤꯒ ꯌꯥꯝ ꯊꯤꯅ ꯆꯦꯟꯖ ꯇꯧꯔꯦ ꯃꯔꯝ ꯑꯗꯨꯅ ꯑꯩꯅ ꯁꯤꯒꯤ ꯄꯣꯠꯁꯦ ꯑꯃꯨꯛ ꯍꯟꯅ ꯀꯛꯑꯔꯣꯏ ꯑꯩ ꯊꯝꯃꯣꯏꯗ ꯅꯦꯒꯦꯇꯤꯞ ꯐꯤꯜ ꯇꯧꯋꯤ ꯍꯥꯏꯔꯤꯕ ꯄꯣꯠ ꯑꯁꯦ ꯑꯩꯅ ꯑꯩꯉꯣꯟꯗ ꯌꯧꯔꯛꯄꯒ